ꯑ ꯇꯥꯔꯕꯣ ꯆꯥꯔꯦ ꯆꯥꯛꯄꯨ ꯑꯃꯨꯛꯀ ꯂꯥꯝꯃꯛꯑꯦꯗ ꯑꯁ ꯑꯩꯗꯤ ꯄꯨꯡ ꯄꯨꯡ ꯅꯤꯄꯥꯜ ꯑꯗꯨꯋꯥꯏꯗ ꯆꯥꯁꯟꯈ꯭ꯔꯦ ꯑꯨꯅ ꯍꯧꯖꯤꯛ ꯆꯥꯛ ꯂꯥꯝꯁꯜꯂꯛꯑꯦ ꯀꯔꯤ ꯆꯥꯈꯤꯕꯅꯣ ꯍꯪꯒꯥꯝꯗꯤ ꯍꯧꯖꯤꯛ ꯀꯗꯥꯏꯗꯒꯤꯅꯣ ꯑꯁ ꯑꯗꯨꯗꯤ ꯌꯥꯝ ꯍꯥꯎꯕ ꯌꯦꯟꯁꯥꯡꯅꯤ ꯍꯪꯒꯥꯝꯗꯤ ꯍꯧꯖꯤꯛ ꯃꯤ ꯐꯪꯅꯗꯕꯁꯤꯗ ꯐꯪꯏꯗꯣ ꯑꯣ ꯍꯣ ꯑꯗꯨ ꯎꯝ ꯑꯗꯣ ꯑꯩꯈꯣꯏ ꯅꯍꯥꯟ ꯁꯂꯥꯝ ꯄꯥꯏꯅꯦꯄꯜ ꯐꯥꯔꯝꯗ ꯆꯠꯁꯦ ꯍꯥꯏꯕꯗꯨ ꯀꯝꯗꯧꯕꯅꯣ ꯆꯠꯁꯦ ꯍꯥꯏꯕ꯭ꯔꯣ ꯑꯣ ꯑꯗꯨꯗꯤ ꯁꯣꯏꯗꯕꯤ ꯆꯠꯂꯁꯦ ꯗꯦꯠꯇꯣ ꯐꯤꯛꯁ ꯇꯧꯔꯁꯤ ꯑꯗꯨꯒ ꯃꯤ ꯆꯠꯀꯗꯕꯗꯣ ꯑꯩꯈꯣꯏ ꯃꯤ ꯇꯔꯥꯃꯨꯛ ꯆꯠꯁꯦꯕ ꯎꯝ ꯎꯝ ꯎꯝ ꯑꯛꯕꯔ ꯍꯣꯏ ꯁꯨꯀꯨꯔ ꯍꯣꯏ ꯑꯩꯈꯣꯏ ꯅꯪꯒꯤꯗ ꯑꯗꯨꯗꯁꯨ ꯃꯤ ꯃꯉꯥꯃꯨꯛ ꯂꯩꯔꯝꯅꯤ ꯁꯣꯝꯗꯁꯨ ꯃꯤ ꯃꯔꯤ ꯃꯉꯥ ꯂꯩꯔꯦ ꯇꯔꯥ ꯁꯨꯔꯦ

ꯎꯝ

ꯆꯠꯂꯁꯦ ꯑꯗꯨ ꯗꯦꯠꯇꯨ ꯐꯤꯛꯁ ꯑꯃ ꯇꯧꯔꯁꯦ ꯍꯌꯦꯡ ꯐꯖꯅ ꯄꯨꯜꯂꯒ ꯋꯥꯔꯤ ꯁꯥꯔꯁꯦꯕꯀꯣ ꯑꯗꯣ ꯎꯝ ꯎꯝ

ꯎꯝ ꯎꯝ ꯍꯣꯏ ꯑꯗꯨꯃꯥꯏꯅ ꯇꯧꯁꯦ ꯑꯗꯨ ꯄꯩꯁꯥꯗꯤ ꯑꯗꯨꯝ ꯆꯥꯕꯗꯤ ꯁꯟ ꯑꯃ ꯊꯣꯡꯉꯁꯦ ꯌꯦꯟ ꯑꯃ ꯇꯥꯎꯔꯁꯦ ꯑꯗꯨꯒ ꯑꯇꯣꯞꯄ ꯁꯂꯥꯠ ꯑꯃꯅꯦ ꯑꯣ ꯑꯗꯨꯒ ꯆꯒꯦꯝꯄꯣꯝꯕꯗꯣ ꯑꯗꯨꯅ ꯌꯨꯝꯗꯒꯤ ꯌꯨꯝꯗꯒꯤ ꯊꯣꯡꯉꯒ ꯄꯨꯔꯁꯦꯕ ꯎꯝ ꯑꯗꯨꯒ ꯐꯖꯅ ꯁꯤꯅꯔꯤꯁꯨ ꯎꯝ ꯍꯥꯏꯌꯨ ꯉꯥꯅꯨ ꯊꯣꯡꯕꯗꯣ ꯑꯁ ꯐꯣꯏꯕꯗꯨ ꯌꯥꯝ ꯇꯜꯂꯤꯅꯦ ꯁꯟꯗꯤ ꯑꯥꯗ ꯊꯣꯡꯉꯨꯁꯤ ꯀꯩꯅꯣ ꯁꯤꯡꯒ ꯒ꯭ꯔꯣꯡ ꯒ꯭ꯔꯣꯡ ꯊꯥꯒꯠꯂꯒ ꯊꯣꯡꯉꯗꯃꯤ ꯄꯨꯖꯥꯔꯤ ꯍꯥꯏꯔꯦ ꯑꯍꯩꯕ ꯉꯥꯛꯇꯅꯤ ꯎꯝ ꯍꯣꯏ ꯑꯗꯨ ꯀꯦꯃꯦꯔꯥꯁꯨ ꯄꯨꯔꯁꯦ ꯑꯗꯨꯒ ꯐꯣꯟ ꯍꯥꯏꯔꯦ ꯑꯐꯕ ꯑꯗꯨꯝ ꯑꯩꯒꯤꯁꯨ ꯐꯩ ꯅꯪꯒꯤꯁꯨ ꯐꯩ ꯑꯗꯨꯒ ꯗꯤꯑꯦꯁꯑꯦꯜꯑꯥꯔꯁꯨ ꯄꯨꯔꯛꯑꯁꯦ ꯑꯩ ꯄꯨꯔꯛꯑꯒꯦ ꯗꯤꯑꯦꯁꯑꯦꯜꯑꯥꯔꯗꯣ ꯗꯤꯑꯦꯁꯑꯦꯜꯑꯥꯔꯅ ꯀꯥꯞꯄꯗꯨꯗꯤ ꯑꯁ ꯁꯦꯡꯗꯤ ꯁꯦꯡꯕꯅꯤꯍꯦ ꯑꯗꯨ ꯃꯐꯝꯗꯨꯁꯨ ꯑꯗꯨꯝ ꯁꯦꯅꯔꯤ ꯌꯥꯝ ꯐꯖꯩ ꯍꯥꯏꯌꯦ ꯆꯨꯝꯕ꯭ꯔꯣ ꯐꯖꯕ꯭ꯔꯣ ꯍꯂꯣ ꯑꯪ ꯎꯝ ꯎꯝ ꯎꯝ ꯑꯗꯨ ꯑꯩꯈꯣꯏꯁꯨ ꯆꯠꯂꯒ ꯐꯖꯅ ꯌꯦꯡꯉꯨꯔꯁꯤ ꯃꯥꯅꯦ ꯅꯛꯏꯗ ꯑꯩꯅ ꯃꯦꯞꯇ ꯌꯦꯡꯉꯦꯕꯣ ꯑꯗꯣ ꯌꯥꯝ ꯂꯥꯞꯇꯦ ꯅꯛꯑꯦ ꯑꯗꯨ ꯗ꯭ꯔꯣꯟ ꯗ꯭ꯔꯣꯟꯒ ꯄꯨꯁꯤꯔꯣ ꯅꯩꯒꯅꯤꯅꯦ ꯃꯥꯅꯦ ꯑꯗꯨ ꯑꯩ ꯄꯨꯔꯛꯑꯒꯦ ꯍꯣꯏ ꯑꯗꯨꯗꯤ ꯍꯪꯆꯤꯠ ꯗꯦꯠꯇꯣ ꯐꯤꯛꯁ ꯇꯧꯊꯣꯛꯈ꯭ꯔꯁꯦ ꯑꯩꯈꯣꯏ ꯑꯅꯤꯅ ꯑꯗꯨꯒ ꯑꯇꯣꯞꯄꯗꯣ ꯑꯗꯨꯝ ꯍꯥꯏꯈ꯭ꯔꯁꯤ ꯎꯝ ꯍꯥꯡꯉꯤꯗ ꯁꯟꯗꯦꯗꯅ ꯍꯦꯟꯅ ꯃꯤ ꯇꯤꯜꯂꯤ ꯍꯣꯏ ꯐꯔꯦ ꯑꯗꯨꯗꯤ ꯑꯗꯨꯗ ꯑꯣꯏ ꯆꯠꯂꯁꯤꯅꯦ ꯁꯣꯏꯗꯕꯤ ꯄꯩꯁꯥ ꯀꯩꯀꯥꯕꯨꯗꯤ ꯍꯌꯦꯡ ꯀꯣꯐꯤ ꯊꯛꯑꯒ ꯑꯗꯨꯝ ꯄꯨꯜꯂꯒ ꯋꯥꯔꯤ ꯁꯥꯟꯅꯔꯁꯤ ꯎꯝ

ꯎꯝ ꯍꯣꯏ ꯑꯗꯨꯃꯥꯏꯅ ꯇꯧꯔꯁꯤ ꯑꯗꯨꯗꯤ ꯃꯥꯅꯦ ꯌꯥꯔꯦ ꯑꯩꯈꯣꯏꯅ ꯑꯗꯨꯝ ꯑꯣꯏꯔꯁꯤ ꯃꯇꯟ ꯇꯟꯂꯦꯕ ꯑꯇꯩꯁꯦ ꯈꯔ ꯎꯝ ꯍꯣꯏ ꯁꯣꯏꯗꯅꯕ ꯇꯧꯔꯁꯤꯀꯣ ꯑꯗꯨꯗꯤ ꯍꯟꯗꯛꯇꯤ ꯑꯗꯣ ꯆꯠꯄꯗꯤ ꯒꯥꯔꯤ ꯃꯆꯥꯗ ꯆꯠꯁꯤ ꯍꯥꯏꯕ꯭ꯔ ꯆꯪꯗ꯭ꯔꯤꯗ ꯌꯥꯔꯦꯗ ꯍꯣꯏ ꯌꯥꯔꯦ ꯎꯝ ꯍꯣꯏ ꯑꯗꯨꯃꯥꯏꯅ ꯇꯧꯔꯁꯤ ꯑꯗꯨꯗꯤ ꯍꯌꯦꯡ ꯊꯦꯡꯅꯔꯒ ꯎꯝ ꯄꯩꯁꯥ ꯀꯩꯀꯥꯗꯣ ꯂꯧꯁꯜꯂꯁꯦꯕ ꯄꯥꯔꯇꯤ ꯎꯝ ꯍꯣꯏ ꯑꯗꯨ ꯐꯖꯅ ꯄꯥꯔꯇꯤ ꯇꯧꯔꯨꯔꯁꯤ ꯍꯣꯏ ꯍꯣꯏ